ꯍꯜꯂꯣ ꯑꯦ ꯑꯩ ꯌꯦꯟ ꯈꯔ ꯄꯥꯝꯕꯀꯣ ꯀꯣꯏꯂꯔꯒ ꯕꯣꯏꯂꯔꯒ ꯑꯗꯨ ꯈꯔ ꯃꯤꯛꯁ ꯇꯧꯔꯒꯅꯦ ꯑꯩ ꯈꯔ ꯑꯥ ꯀꯦ ꯖꯤ ꯃꯉꯥ ꯇꯔꯨꯛ ꯑꯥ ꯇꯥꯕ ꯍꯥꯏꯕ ꯇꯥꯔꯦꯀꯣ ꯕꯣꯏꯂꯔꯗꯨꯅ ꯀꯦ ꯖꯤ ꯑꯅꯤ ꯑꯅꯤ ꯈꯔ ꯍꯦꯟꯖꯔꯁꯨ ꯀꯣꯏꯂꯔꯗꯨꯅ ꯀꯦ ꯖꯤ ꯃꯉꯥ ꯃꯉꯥ ꯇꯥꯕ ꯂꯩꯒꯗ꯭ꯔꯣ ꯑꯗꯨ ꯑꯩ ꯑꯣꯏ ꯀꯩꯅꯣ ꯑꯗꯨꯒꯤꯗꯤ ꯑꯩ ꯍꯥꯟꯅ ꯑꯥ ꯌꯦꯟꯒꯤ ꯋꯥꯐꯝꯁꯤ ꯍꯥꯏꯈꯤꯒꯦꯀꯣ ꯑꯥ ꯕꯣꯏꯂꯔꯗꯨꯅ ꯀꯦ ꯖꯤ ꯑꯅꯤ ꯑꯍꯨꯝ ꯑꯍꯨꯝ ꯇꯥꯕ ꯈꯣꯏꯗꯣ ꯑꯗꯨ ꯑꯥ ꯀꯩꯅꯣ ꯈꯛ ꯇꯔꯥ ꯈꯛ ꯑꯣꯏꯔꯁꯨ ꯑꯗꯨꯒ ꯂꯣꯀꯦꯜꯗꯤ ꯂꯩꯕ꯭ꯔꯣ ꯍꯣꯏ ꯐꯔꯦ ꯐꯔꯦ ꯑꯗꯨ ꯍꯌꯦꯡꯁꯤ ꯑꯩꯈꯣꯏ ꯁꯣꯔꯥꯗ ꯊꯤꯟꯕꯤꯔꯛꯑꯣ